ꯁꯥ ꯁꯟ ꯌꯣꯛꯄ ꯃꯔꯤ ꯂꯩꯅꯕ ꯆꯠꯅꯔꯤꯕ ꯄꯊꯥꯞꯁꯤꯡ ꯑꯃꯁꯨꯡ ꯀꯥꯡꯂꯣꯟꯁꯤꯡ ꯍꯥꯏꯔꯕꯗꯤ ꯁꯥ ꯁꯟ ꯂꯣꯏꯕ ꯑꯁꯤ ꯇꯔꯨ ꯇꯅꯥꯟꯗꯕ ꯌꯥꯗꯦ ꯃꯇꯝ ꯆꯥꯅ ꯄꯤꯖꯗꯕ ꯌꯥꯗꯦ ꯃꯈꯣꯏꯒꯤ ꯂꯩꯐꯝ ꯅꯤꯡꯊꯤꯖꯅ ꯁꯦꯝꯕꯤꯗꯕ ꯌꯥꯗꯦ ꯀꯔꯤꯒꯨꯝꯕ ꯁꯦꯝꯕꯤꯗꯕ ꯇꯥꯔꯕꯗꯤ ꯃꯈꯣꯏꯁꯤꯡꯗꯒꯤ ꯂꯥꯏꯅꯥ ꯃꯈꯜ ꯃꯈꯜ ꯀꯌꯥꯒꯤ ꯂꯥꯏꯅꯥ ꯇꯤꯟꯅꯥ ꯄꯨꯊꯣꯔꯛꯄꯁꯨ ꯌꯥꯏ ꯑꯃꯗꯤ ꯃꯈꯣꯏꯁꯨ ꯃꯈꯣꯏꯁꯨ ꯅꯥꯔꯛꯄ ꯌꯥꯏ ꯑꯗꯨꯅ ꯑꯌꯥꯝꯕ ꯃꯇꯝꯗ ꯃꯇꯝ ꯆꯥꯅ ꯄꯤꯖꯕ ꯃꯀꯣꯜ ꯅꯤꯡꯊꯤꯖꯅ ꯁꯥꯕꯤꯕ ꯑꯃꯗꯤ ꯂꯩꯅ ꯇꯤꯟꯅ ꯆꯪꯉꯛꯇꯅꯕ ꯃꯇꯝꯒꯤ ꯃꯇꯨꯡ ꯏꯟꯅ ꯇꯤꯀꯥ ꯊꯥꯗꯣꯛꯄ ꯚꯦꯛꯁꯤꯟ ꯀꯥꯞꯊꯣꯛꯄꯅꯆꯤꯡꯕ ꯑꯁꯤ ꯇꯧꯒꯗꯕꯅꯤ ꯑꯗꯨꯒ ꯑꯩꯒꯤ ꯑꯣꯏꯅ ꯌꯨꯇ꯭ꯌꯨꯞ ꯆꯦꯟꯅꯦꯜ ꯁꯕꯁꯀ꯭ꯔꯥꯏꯞ ꯐꯣꯂꯣ ꯇꯧꯖꯗꯦ ꯑꯗꯨꯕꯨ ꯑꯌꯥꯝꯕ ꯃꯇꯝꯗ ꯑꯣꯜ ꯏꯟꯗꯤꯌꯥ ꯔꯦꯗꯤꯑꯣ ꯔꯦꯗꯤꯑꯣꯗꯒꯤ ꯁꯥꯁꯤꯡ ꯁꯤꯡ ꯂꯣꯏꯕꯗꯒꯤ ꯑꯃꯗꯤ ꯂꯧꯎ ꯁꯤꯡꯎꯒꯤ ꯑꯣꯏꯕ ꯋꯥꯐꯝꯁꯤꯡ ꯃꯇꯧ ꯀꯩ ꯀꯩ ꯂꯧꯈꯠꯂꯒꯗꯤ ꯀꯔꯤ ꯇꯧꯔꯒꯗꯤ ꯀꯔꯤ ꯐꯒꯅꯤ ꯍꯥꯏꯕꯁꯨ ꯑꯌꯥꯝꯕ ꯃꯇꯝꯗ ꯔꯦꯗꯤꯑꯣꯗꯒꯤ ꯇꯥꯖꯩ